ꯏꯟꯗꯤꯌꯥꯁꯤ ꯁꯦꯀꯨꯂꯔ ꯑꯣꯏꯕ ꯁ꯭ꯇꯦꯠ ꯑꯃꯅꯤ ꯍꯥꯏꯕꯗꯤ ꯀꯩꯅꯣ ꯃꯌꯥꯝꯅ ꯀꯃꯨꯅꯤꯇꯤ ꯃꯌꯥꯝꯅ ꯔꯤꯂꯤꯖꯟ ꯃꯌꯥꯝꯅ ꯈꯨꯟꯗꯥꯕ ꯂꯝ ꯑꯃꯅꯤ ꯏꯟꯗꯤꯌꯥꯁꯤ ꯑꯗꯣ ꯑꯩꯈꯣꯏꯒꯤ ꯃꯅꯤꯄꯨꯔꯗꯁꯨ ꯍꯥꯏꯗꯤ ꯑꯇꯣꯞꯄ ꯍꯥꯏꯗꯤ ꯆꯤꯡꯃꯤꯒꯤ ꯏꯆꯤꯜ ꯏꯅꯥꯎꯁꯤꯡ ꯇꯥꯔꯤ ꯃꯩꯇꯩ ꯄꯥꯉꯜ ꯇꯥꯔꯤ ꯃꯩꯇꯩ ꯇꯥꯔꯤ ꯃꯣꯏꯒꯤ ꯃꯁꯥ ꯃꯁꯥꯒꯤ ꯇꯣꯉꯥꯟ ꯇꯣꯉꯥꯟꯕ ꯗꯤꯐꯔꯦꯟ ꯀꯜꯆꯔ ꯔꯤꯂꯤꯖꯟ ꯔꯤꯆꯨꯌꯦꯜꯁ ꯃꯌꯥꯝ ꯑꯃ ꯇꯣꯉꯥꯟ ꯇꯣꯉꯥꯟꯅ ꯇꯥꯔꯤ ꯕꯠ ꯑꯗꯨꯕꯨ ꯑꯩꯈꯣꯏ ꯆꯞ ꯃꯅꯥꯅ ꯃꯅꯤꯄꯨꯔ ꯍꯥꯏꯕ ꯋꯥꯍꯩ ꯑꯁꯤ ꯁꯤꯖꯟꯅꯩ ꯑꯗꯨꯕꯨ ꯃꯇꯥꯡ ꯑꯁꯤꯗ ꯑꯩꯅ ꯊꯝꯖꯅꯤꯡꯕꯁꯤ ꯅꯦꯛꯁ ꯖꯦꯅꯦꯔꯦꯁꯟꯗ ꯑꯩꯈꯣꯏ ꯇꯁꯦꯡꯅ ꯃꯨꯠꯈꯤꯕ ꯌꯥꯅ ꯂꯩꯔꯕ ꯍꯥꯏꯗꯤ ꯑꯩꯈꯣꯏꯒꯤ ꯀꯜꯆꯔ ꯑꯦꯟ ꯇ꯭ꯔꯦꯗꯤꯁꯟ ꯑꯁꯤ ꯂꯩ ꯈꯨꯗꯝ ꯑꯣꯏꯅ ꯍꯥꯏꯔꯀꯥꯟꯗ ꯑꯩꯈꯣꯏꯒꯤ ꯊꯧꯒꯜꯂꯣꯟ ꯕꯦꯕꯔ ꯊꯛꯁꯤ ꯈꯥꯁꯤ ꯑꯁꯤ ꯉꯁꯤꯒꯤ ꯖꯦꯅꯦꯔꯦꯁꯟ ꯑꯁꯤꯗ ꯃꯨꯠꯁꯜꯂꯛꯂꯕ ꯖꯦꯅꯦꯔꯦꯁꯟ ꯑꯃꯅꯤ ꯑꯗꯨ ꯃꯇꯝ ꯑꯃꯒꯤꯀꯥꯟꯗꯗꯤ ꯃꯨꯠꯈꯤꯕꯁꯨ ꯌꯥꯏ ꯑꯗꯨꯗꯨꯅ ꯃꯁꯤꯒꯤ ꯊꯛꯁꯤ ꯀꯁꯤ ꯑꯁꯤ ꯑꯩꯒꯤ ꯃꯈꯥ ꯇꯥꯔꯛꯄ ꯖꯦꯅꯔꯦꯁꯟ ꯅꯦꯛꯁ ꯖꯦꯅꯦꯔꯦꯁꯟꯗ ꯇꯥꯛꯇꯕ ꯌꯥꯗ꯭ꯔꯕ ꯈ꯭ꯋꯥꯏꯗꯒꯤ ꯃꯔꯨ ꯑꯣꯏꯕ ꯑꯩꯈꯣꯏꯒꯤ ꯀꯜꯆꯔ ꯇ꯭ꯔꯦꯗꯤꯁꯟ ꯑꯃꯅꯤ ꯍꯥꯏꯅ ꯍꯥꯏꯖꯅꯤꯡꯉꯤ ꯑꯗꯨꯒ ꯃꯌꯥꯝꯒꯤ ꯃꯇꯥꯡꯗ ꯍꯥꯏꯇꯥꯔꯒꯗꯤ ꯃꯤꯌꯥꯝꯒꯤ ꯃꯤꯠꯌꯦꯡꯗ ꯍꯥꯏꯇꯥꯔꯒꯗꯤ ꯃꯁꯤꯁꯨ ꯊꯧꯒꯜꯂꯣꯟ ꯕꯦꯕꯔ ꯑꯁꯤ ꯑꯗꯨꯝ ꯍꯥꯏꯖꯒꯦ ꯃꯔꯝꯗꯤ ꯑꯩꯈꯣꯏꯅ ꯃꯥꯡꯈꯤꯕ ꯌꯥꯅ ꯂꯩꯔꯕ ꯄꯣꯠ ꯑꯗꯨꯗꯤ ꯑꯩꯈꯣꯏꯅ ꯀꯟꯈꯠꯄ ꯌꯥꯏ ꯍꯥꯏꯕꯗꯤ ꯑꯩꯈꯣꯏ ꯃꯅꯤꯄꯨꯔꯒꯤ ꯑꯣꯏꯕ ꯍꯥꯏꯗꯤ ꯊꯛꯁꯤ ꯀꯁꯤ ꯑꯁꯤ ꯇꯁꯦꯡꯅ ꯃꯔꯨ ꯑꯣꯏ ꯍꯥꯏꯕꯗꯤ ꯑꯩꯈꯣꯏꯒꯤ ꯑꯍꯟꯗ ꯀꯔꯤ ꯊꯛꯁꯤ ꯍꯥꯏꯕꯗꯤ ꯑꯍꯟꯗ ꯀꯔꯤ ꯋꯥꯍꯩ ꯋꯥꯇꯥ ꯁꯤꯖꯟꯅꯒꯅꯤ ꯑꯗꯨꯒ ꯃꯈꯥ ꯇꯥꯔꯛꯄ ꯈꯥꯁꯤ ꯍꯥꯏꯕꯁꯤꯅ ꯃꯈꯥ ꯇꯥꯕꯗ ꯂꯩꯕ ꯏꯆꯥ ꯏꯅꯥꯎꯁꯤꯡꯗ ꯀꯔꯤ ꯋꯥꯍꯩ ꯋꯥꯇꯥ ꯁꯤꯖꯟꯅꯒꯤꯅꯤ ꯍꯥꯏꯕꯁꯤ ꯃꯔꯨꯑꯣꯏ ꯑꯗꯨꯗꯨꯅ ꯃꯁꯤꯃꯛꯅꯤ ꯍꯥꯏꯖꯅꯤꯡꯉꯤ